ꯑꯌꯥꯝꯕꯗꯤ ꯂꯧꯃꯤ ꯉꯥꯛꯇꯅꯤꯅ ꯄꯣꯠꯁꯤ ꯆꯝ ꯃꯥꯟꯅꯅ ꯄꯨꯊꯣꯛꯄ ꯑꯗꯨꯒ ꯂꯩꯕꯤꯉꯥꯏꯗꯤ ꯂꯩꯇꯕ ꯍꯪꯒꯥꯝ ꯍꯥꯏꯔꯦ ꯍꯪꯒꯥꯝ ꯃꯇꯝꯗ ꯍꯪꯒꯥꯝ ꯉꯥꯛꯇ ꯄꯨꯊꯣꯔꯛꯑꯦ ꯑꯗꯨꯅ ꯌꯣꯟꯕ ꯁꯤꯠꯇꯕ ꯃꯇꯝꯁꯨ ꯌꯥꯎꯋꯦ ꯑꯗꯒꯤ ꯐꯧ ꯍꯥꯏꯔꯦ ꯐꯧ ꯂꯧꯃꯤ ꯉꯥꯛꯇꯅꯤꯅ ꯐꯧ ꯇꯥꯏꯔꯒ ꯍꯥꯏꯗꯤ ꯇꯥꯏꯔꯝꯗꯥꯏꯗꯗꯤ ꯉꯁꯥꯏꯒꯤ ꯁꯨꯝ ꯂꯣꯏ ꯂꯧ ꯎꯅꯕꯅꯤꯅ ꯑꯌꯥꯝꯕ ꯑꯗꯨꯝ ꯕꯖꯥꯔꯗ ꯁꯤꯒꯨꯝꯕ ꯈꯨꯗꯣꯡ ꯆꯥꯗꯕ ꯃꯌꯥꯝ ꯑꯃ ꯑꯩꯈꯣꯏ ꯊꯦꯡꯅꯩ ꯑꯗꯨꯅ ꯑꯁꯤꯒꯨꯝꯕ ꯈꯨꯗꯣꯡ ꯆꯥꯗꯕ ꯃꯌꯥꯝ ꯑꯁꯤꯅ ꯃꯔꯝ ꯑꯣꯏꯔꯒ ꯑꯩ ꯂꯧꯃꯤꯁꯤꯡꯁꯤꯗ ꯃꯥꯔꯀꯦꯇꯤꯡꯒꯤ ꯑꯋꯥꯕ ꯑꯩꯈꯣꯏ ꯈꯨꯗꯣꯡ ꯆꯥꯗꯕ ꯃꯌꯥꯝ ꯑꯃ ꯂꯩ